ꯑꯩꯅ ꯋꯥꯏ ꯐꯥꯏ ꯑꯃ ꯃꯤꯁꯣꯗꯒꯤ ꯑꯣꯔꯗꯔ ꯇꯧꯋꯤ ꯑꯗꯨ ꯌꯧꯔꯛꯄ ꯃꯇꯝꯗꯁꯨ ꯌꯥꯝꯅ ꯊꯦꯡꯅ ꯂꯥꯛꯏ ꯃꯈꯣꯏꯅ ꯄꯤꯕ ꯃꯇꯝꯗꯒꯤ ꯅꯨꯃꯤꯠ ꯃꯔꯤꯅꯤ ꯑꯣꯔ ꯑꯅꯤꯅꯤꯒꯤ ꯃꯃꯥꯡꯗ ꯌꯧꯔꯛꯀꯗꯕꯅꯤ ꯍꯥꯏꯅ ꯃꯦꯁꯦꯁꯇꯤ ꯇꯦꯛꯁ ꯂꯥꯛꯏ ꯑꯗꯨꯕꯨ ꯌꯧꯔꯛꯇꯦ ꯌꯧꯔꯛꯄ ꯃꯇꯝꯗ ꯄꯣꯠ ꯑꯗꯨ ꯌꯦꯡꯕ ꯃꯇꯝꯗ ꯑꯩꯅ ꯁꯤꯖꯤꯟꯅꯒꯦ ꯈꯜꯂꯛꯄꯗ ꯆꯥꯔꯖ ꯇꯧ ꯇꯧꯕ ꯃꯇꯝꯗ ꯃꯩꯐꯧ ꯉꯥꯟꯗꯦ ꯑꯃꯁꯨꯡ ꯃꯈꯣꯏꯅ ꯄꯤꯔꯛꯂꯤꯕ ꯄ꯭ꯔꯗꯛ ꯑꯗꯨ ꯌꯥꯝꯅ ꯐꯠꯇꯦ ꯌꯥꯝ ꯅꯨꯡꯉꯥꯏꯇꯦ ꯃꯃꯜꯒ ꯄꯣꯠꯀꯤ ꯃꯃꯜꯒ ꯄꯤꯔꯛꯂꯤꯕ ꯄꯣꯠꯇꯨꯒ ꯆꯥꯟꯅꯗꯦ ꯑꯃꯁꯨꯡ ꯏꯂꯦꯛꯇ꯭ꯔꯤꯛ ꯅꯦꯠꯋꯥꯛ ꯀꯥꯗꯦ ꯑꯃꯁꯨꯡ ꯃꯗꯨ ꯁꯤꯖꯤꯟꯅꯕꯗ ꯌꯥꯝꯅ ꯅꯨꯡꯉꯥꯏꯇꯦ ꯃꯗꯨꯅ ꯑꯣꯔꯗꯔ ꯇꯧꯕ ꯃꯇꯝꯗ ꯌꯥꯝꯅ ꯆꯦꯛꯁꯤꯟꯅ ꯇꯧꯕꯤꯅꯕ ꯍꯥꯏꯔꯤ